ꯑꯩꯅ ꯑꯩꯒꯤ ꯐꯣꯇꯣꯁꯤꯡ ꯑꯁꯤ ꯁꯣꯁꯦꯜ ꯃꯦꯗꯤꯌꯥꯗ ꯊꯥꯒꯠꯆꯩ ꯑꯗꯨꯒ ꯊꯥꯒꯠꯂꯤꯁꯤꯡꯁꯦ ꯁꯝꯅ ꯍꯥꯏꯔꯕꯗ ꯑꯩꯈꯣꯏꯒꯤ ꯐꯦꯁꯕꯨꯛꯀꯨꯝꯕ ꯏꯟꯁꯇꯥꯒ꯭ꯔꯨꯝ ꯏꯟꯁꯇꯥꯒ꯭ꯔꯥꯝꯒꯨꯝꯕ ꯃꯃꯥꯡꯗ ꯇ꯭ꯋꯤꯇꯔ ꯅꯠꯇ꯭ꯔꯒ ꯍꯧꯖꯤꯛ ꯑꯦꯛꯁ ꯍꯥꯏꯕ ꯁꯤꯒꯨꯝꯕ ꯁꯣꯁꯦꯜ ꯃꯦꯗꯤꯌꯥꯒꯤ ꯑꯦꯞꯁꯁꯤꯡꯁꯤꯗ ꯊꯥꯒꯠꯆꯩ ꯀꯩꯒꯤꯅꯣ ꯍꯥꯏꯔꯒ ꯁꯤ ꯊꯥꯒꯠꯂꯤꯕꯒꯤ ꯃꯔꯝꯗꯤ ꯁꯦꯡꯅ ꯍꯥꯏꯔꯒꯗꯤ ꯑꯩꯒꯤ ꯃꯦꯃꯣꯔꯤ ꯑꯣꯏꯍꯧꯒꯗꯕ ꯐꯣꯇꯣꯁꯤꯡꯗꯣ ꯑꯩ ꯐꯣꯟꯁꯤꯗ ꯍꯥꯞꯄꯁꯤꯗꯤ ꯀꯩꯗꯧꯒꯦ ꯍꯥꯏꯕ ꯃꯇꯝꯗ ꯃꯥꯡꯈꯤꯕ ꯌꯥꯏ ꯑꯗꯨꯗꯒꯤꯗꯤ ꯃꯨꯠꯈꯤꯕ ꯌꯥꯏ ꯑꯗꯨꯅ ꯁꯤꯒꯤ ꯁꯣꯁꯦꯜ ꯃꯦꯗꯤꯌꯥꯗ ꯁꯤꯌꯔ ꯇꯧꯍꯧꯔꯒꯗꯤ ꯍꯥꯏꯗꯤ ꯑꯩꯒꯤ ꯅꯨꯡꯉꯥꯏꯈꯤꯕ ꯃꯤꯠꯀꯨꯞ ꯑꯩꯒꯤꯅ ꯋꯥꯈꯤꯕ ꯃꯤꯠꯀꯨꯞ ꯑꯗꯨꯒꯤꯒꯨꯝꯕ ꯃꯌꯥꯝꯗꯣ ꯅꯤꯡꯁꯤꯡꯍꯧꯔꯒ ꯑꯗꯨꯝ ꯂꯩꯍꯧꯔꯒꯅꯤ ꯑꯗꯨꯗꯨꯅ ꯍꯥꯏꯔꯤꯕ ꯄꯣꯠꯁꯤꯡꯗꯣ ꯑꯩꯒꯤ ꯑꯋꯥ ꯅꯨꯡꯉꯥꯏ ꯁꯔꯨꯛꯇꯣ ꯃꯌꯥꯝꯗꯁꯨ ꯈꯪꯍꯟꯅꯤꯡꯕ ꯑꯗꯨꯒ ꯂꯣꯏꯅꯅ ꯑꯩꯅ ꯇꯨꯡꯗ ꯁꯥꯡꯅ ꯑꯗꯨꯝ ꯅꯤꯡꯁꯤꯡꯉꯒ ꯂꯩꯍꯧꯕ ꯌꯥꯅꯕꯒꯤꯗꯃꯛꯇ ꯑꯩꯅ ꯃꯣꯏꯁꯤꯡꯗꯣ ꯁꯣꯁꯦꯜ ꯃꯦꯗꯤꯌꯥꯒꯤ ꯑꯦꯞꯀꯨꯝꯕꯗ ꯑꯗꯨꯝ ꯊꯥꯒꯠꯆꯕꯅꯤ ꯍꯥꯏꯕ ꯇꯥꯔꯦ